ꯂꯥꯏꯅꯤꯡꯊꯧ ꯂꯥꯏꯔꯦꯝꯕꯤꯒꯤ ꯂꯥꯏ ꯍꯔꯥꯎꯒꯅꯤ ꯂꯥꯏ ꯍꯔꯥꯎꯕꯁꯦ ꯅꯨꯃꯤꯠ ꯇꯔꯥꯍꯨꯝꯗꯣꯏꯅꯤ ꯍꯔꯥꯎꯅꯩ ꯅꯨꯃꯤꯠꯁꯦ ꯑꯍꯥꯟꯕ ꯍꯧꯕꯁꯦ ꯀꯃꯥꯏꯅ ꯍꯧꯏ ꯍꯥꯏꯕ ꯃꯇꯝꯗ ꯑꯍꯥꯟꯕꯗ ꯂꯥꯏ ꯏꯀꯧꯒꯅꯤ ꯂꯝ ꯄꯨꯝꯅꯃꯛ ꯀꯣꯏꯔꯒ ꯂꯥꯏ ꯏꯀꯧꯔ ꯃꯇꯨꯡꯗ ꯏꯁꯣꯔꯁꯦ ꯂꯥꯏꯁꯪꯗ ꯊꯝꯃ ꯃꯇꯨꯡꯗ ꯑꯩꯈꯣꯏ ꯅꯨꯃꯤꯠ ꯇꯔꯥꯍꯨꯝꯗꯣꯏꯅꯤꯁꯦ ꯂꯩꯀꯥꯏ ꯄꯥꯜꯂꯤ ꯅꯥꯏꯔꯒ ꯏꯁꯣꯔꯗ ꯍꯩꯔꯨꯛ ꯀꯥꯒꯅꯤ ꯅꯨꯃꯤꯠꯁꯤꯗ ꯂꯥꯏꯕꯧ ꯁꯥꯅꯤ ꯍꯥꯎ ꯖꯒꯣꯏ ꯁꯥꯅꯤ ꯑꯁꯨꯃꯥꯏꯅ ꯇꯧꯗꯨꯅ ꯅꯨꯃꯤꯠ ꯇꯔꯥꯍꯨꯝꯗꯣꯏꯅꯤ ꯁꯨꯕ ꯅꯨꯃꯤꯠꯁꯤꯗ ꯂꯝ ꯀꯣꯏꯕ ꯍꯥꯏꯔꯒ ꯂꯩ ꯂꯝ ꯀꯣꯏꯔꯒ ꯏꯁꯣꯔꯁꯦ ꯃꯐꯝꯗ ꯑꯃꯨꯛꯀ ꯊꯤꯜꯂꯒ ꯂꯥꯏꯁꯦ ꯂꯣꯏꯁꯤꯜꯂꯤ ꯑꯗꯨꯒ ꯀꯥꯡ ꯆꯤꯡꯕ ꯀꯥꯡ ꯆꯤꯡꯕ ꯍꯥꯏꯔꯒ ꯍꯔꯥꯎꯕ ꯑꯃꯁꯨ ꯂꯩ ꯃꯁꯤꯁꯤꯅ ꯒꯣꯕꯔꯙꯟ ꯄꯨꯖꯥ ꯒꯣꯕꯔꯙꯟ ꯍꯥꯏꯕ ꯏꯁꯣꯔꯁꯤꯒꯤ ꯂꯥꯏ ꯍꯔꯥꯎꯒꯅꯤ ꯁꯤ ꯅꯨꯃꯤꯠꯁꯤꯅ ꯀꯥꯡꯂꯦꯟ ꯅꯨꯃꯤꯠꯁꯤꯗ ꯀꯥꯡ ꯆꯤꯡꯉꯒ ꯃꯥꯕꯨ ꯂꯝ ꯀꯣꯏꯍꯜꯂꯨꯔꯒ ꯑꯁꯨꯃꯥꯏꯅ ꯇꯧꯗꯅ ꯂꯣꯏꯁꯤꯜꯂꯤ ꯑꯗꯨꯒ ꯑꯩꯈꯣꯏꯒꯤ ꯃꯩꯇꯩꯒꯤ ꯍꯥꯏꯔꯒꯅ ꯅꯤꯉꯣꯜ ꯆꯥꯛꯀꯧꯕ ꯍꯥꯏꯔꯒ ꯑꯃꯁꯨ ꯂꯩ ꯅꯤꯉꯣꯜ ꯆꯥꯛꯀꯧꯕꯁꯤꯅ ꯑꯩꯈꯣꯏꯒꯤ ꯅꯨꯄꯤ ꯑꯣꯏꯕꯁꯤꯡꯁꯦ ꯃꯣꯏꯒꯤ ꯑꯩꯈꯣꯏꯒꯤ ꯏꯃꯥ ꯕꯕꯥ ꯗꯗꯥ ꯃꯣꯏꯁꯤꯡꯁꯤꯅ ꯑꯩꯈꯣꯏꯁꯦ ꯆꯥꯛ ꯀꯧꯕ ꯌꯨꯝꯗ ꯆꯥꯛ ꯀꯧꯕ ꯌꯨꯝ ꯄꯥꯜꯂꯕ ꯃꯇꯨꯡꯗ ꯑꯩꯈꯣꯏꯁꯦ ꯃꯤꯒꯤ ꯌꯨꯝꯗ ꯂꯩꯔꯕ ꯃꯇꯨꯡꯗ ꯆꯍꯤꯒꯤ ꯆꯥꯛ ꯀꯧꯗꯣꯏꯅꯦ ꯆꯥꯛ ꯀꯧꯕꯁꯦ ꯅꯪ ꯉꯁꯤ ꯆꯥꯛ ꯆꯥꯁꯤ ꯂꯥꯛꯑꯣ ꯂꯥꯏꯔꯒ ꯍꯦꯛꯇ ꯆꯥꯕ ꯌꯥꯕ ꯅꯠꯇꯦ ꯏꯕꯨꯡꯁꯤꯅ ꯏꯎꯄ꯭ꯋꯥꯁꯤꯅ ꯗꯗꯥ ꯕꯕꯥꯁꯤꯅ ꯌꯨꯝꯁꯤꯗ ꯂꯥꯛꯑꯒ ꯕꯥꯔꯇꯣꯟ ꯇꯧꯗꯣꯏꯅꯦ ꯏꯆꯥ ꯅꯠꯇ꯭ꯔꯒ ꯏꯅꯥꯎ ꯑꯩꯒꯤ ꯏꯆꯟ ꯅꯤꯉꯣꯜ ꯆꯥꯛꯀꯧꯕꯒꯤ ꯕꯥꯔꯇꯣꯟꯅꯤ ꯄꯤꯕ ꯂꯥꯛꯏꯁꯦ ꯁꯣꯏꯗꯅ ꯂꯥꯛꯄꯤꯌꯨꯀꯣ ꯍꯥꯏꯔꯒ ꯕꯥꯔꯇꯣꯟ ꯄꯤꯔꯝꯗꯣꯏꯅꯦ ꯑꯗꯨꯒ ꯅꯤꯉꯣꯜ ꯑꯣꯏꯕꯤ ꯑꯩꯈꯣꯏꯅ ꯅꯤꯉꯣꯜ ꯆꯥꯛꯀꯧꯕ ꯅꯨꯃꯤꯠꯁꯤꯗ ꯀꯦꯔꯒ ꯍꯩꯔꯥ ꯄꯨꯗꯅ ꯑꯆꯥ ꯑꯊꯛ ꯄꯨꯗꯅ ꯏꯕꯨꯡꯒꯤ ꯕꯕꯥꯒꯤ ꯌꯨꯝꯁꯤꯗ ꯑꯩꯈꯣꯏꯅ ꯆꯠꯂꯒ ꯆꯥꯛ ꯄꯨꯂꯞ ꯆꯥꯃꯤꯟꯅꯗꯨꯅ ꯑꯩꯈꯣꯏꯒꯤ ꯏꯕꯨꯡ ꯏꯎꯄ꯭ꯋꯥꯁꯤꯅ ꯈꯨꯗꯣꯜ ꯑꯃꯃꯝ ꯄꯤꯒꯅꯤ ꯑꯩꯈꯣꯏꯗ ꯑꯗꯨꯒ ꯍꯔꯥꯎ ꯍꯔꯥꯎ ꯅꯨꯡꯉꯥꯏ ꯅꯨꯡꯉꯥꯏꯅ ꯋꯥꯔꯤ ꯋꯇꯥꯏ ꯁꯥꯅꯗꯨꯅ ꯍꯜꯂꯛꯀꯅꯤ ꯑꯗꯨꯒ ꯆꯩꯔꯥꯎꯕ ꯍꯥꯏꯕ ꯆꯩꯔꯥꯎꯕ ꯍꯥꯏꯔꯒꯁꯨ ꯀꯨꯝꯍꯩ ꯑꯃ ꯂꯩ ꯆꯩꯔꯥꯎꯕꯁꯤꯅ ꯅꯤꯉꯣꯜ ꯑꯣꯏꯕꯤꯁꯤꯡꯅ ꯏꯕꯨꯡ ꯏꯎꯄ꯭ꯋꯥꯗ ꯈꯨꯗꯣꯜ ꯄꯤꯗꯣꯏꯕ